ꯀꯔꯤꯒꯤꯅꯣ ꯍꯥꯏꯕ ꯃꯇꯝꯗ ꯑꯩꯅ ꯎꯆꯦꯛ ꯌꯦꯡꯕ ꯃꯇꯝꯗ ꯅꯦꯆꯔꯦꯜ ꯊꯤꯡꯁꯀ ꯃꯣꯏꯅ ꯌꯥꯝꯅ ꯅꯛꯅꯔꯒ ꯂꯩꯔꯤꯕꯁꯤꯡꯁꯦ ꯑꯩꯈꯣꯏ ꯇꯥꯏꯕꯪ ꯃꯤꯁꯤꯡꯅ ꯃꯤꯅꯨꯡꯁꯤ ꯃꯤꯅꯨꯡꯁꯤ ꯌꯥꯎꯗꯅꯎ ꯎꯄꯥꯝꯕꯤꯁꯤꯡꯁꯦ ꯄꯨꯡꯀꯛ ꯀꯛꯄ ꯃꯇꯝꯗ ꯎꯆꯦꯛꯁꯤꯡꯗꯗꯤ ꯎꯆꯦꯛꯀꯤ ꯃꯀꯣꯟꯁꯤꯡꯗꯨ ꯎꯄꯥꯝꯕꯤꯗ ꯁꯥꯔꯒ ꯂꯩꯕꯁꯤꯡꯗ ꯎꯕ ꯃꯇꯝꯗ ꯃꯣꯏꯅ ꯄꯨꯡ ꯄꯥꯏ ꯄꯥꯏꯕ ꯃꯇꯝꯗ ꯌꯥꯝꯅ ꯅꯨꯡꯁꯤꯕ ꯐꯥꯎꯏ ꯃꯣꯏꯒꯤ ꯌꯨꯝꯁꯤꯡꯗꯤ ꯎꯆꯦꯛ ꯃꯀꯣꯟꯁꯤꯡꯗꯤ ꯀꯥꯏꯗ ꯁꯥꯕꯅꯣ ꯍꯥꯏꯕ ꯃꯇꯝꯗ ꯎꯄꯥꯝꯕꯤꯁꯤꯡꯗ ꯃꯣꯏꯅ ꯁꯥꯔꯒ ꯅꯨꯡꯉꯥꯏ ꯅꯨꯡꯉꯥꯏ ꯅꯨꯡꯉꯥꯏꯅ ꯃꯣꯏꯅ ꯂꯩꯕ ꯃꯇꯝꯗ ꯃꯤꯑꯣꯏꯕꯒꯤ ꯐꯠꯇꯕ ꯑꯩꯈꯣꯏꯒꯤ ꯋꯥꯈꯜꯗ ꯎꯆꯦꯛ ꯂꯩ ꯍꯥꯏꯅ ꯈꯟꯗꯕꯤꯗ ꯃꯣꯏꯁꯤꯡꯗꯤ ꯃꯤꯁꯨ ꯅꯠꯇꯦ ꯃꯣꯏꯗꯤ ꯎꯆꯦꯛꯅ ꯍꯥꯏꯅ ꯐꯠꯇꯕꯒꯤ ꯋꯥꯈꯜꯗ ꯈꯜꯂꯒ ꯃꯣꯏꯅ ꯌꯨꯝ ꯑꯣꯏꯅ ꯂꯩꯔꯤꯕ ꯎꯄꯥꯝꯕꯤꯁꯤꯡꯁꯦ ꯀꯛꯊꯕꯤꯕ ꯃꯇꯝꯗꯗꯤ ꯑꯩꯅ ꯃꯨꯟꯅ ꯈꯜꯂꯛꯄ ꯃꯇꯝꯗ ꯅꯤꯡꯁꯤꯡꯂꯛꯄ ꯃꯇꯝꯗ ꯒ꯭ꯌꯥꯟ ꯇꯥꯔꯛꯄ ꯃꯇꯝꯗꯗꯤ ꯎꯆꯦꯛꯁꯤꯡꯁꯨ ꯃꯣꯏꯁꯨ ꯊꯋꯥꯏ ꯄꯥꯟꯕ ꯖꯤꯕ ꯑꯃꯅꯤꯀꯣ ꯍꯥꯏꯅ ꯈꯟꯕ ꯃꯇꯝꯗ ꯑꯩꯉꯣꯟꯗ ꯍꯦꯟꯅ ꯍꯦꯟꯅ ꯑꯋꯥꯕ ꯄꯤ ꯀꯔꯤꯒꯤꯅꯣ ꯑꯩꯉꯣꯟꯗ ꯍꯦꯟꯅ ꯑꯋꯥꯕ ꯄꯤ ꯍꯥꯏꯕꯗꯣ ꯎꯆꯦꯛ ꯍꯥꯏꯕꯁꯤꯡꯁꯨ ꯏꯁꯣꯔꯅ ꯁꯦꯝꯕ ꯖꯤꯕ ꯑꯃꯅꯤ ꯃꯤꯑꯣꯏꯕꯅ ꯁꯦꯝꯕ ꯉꯝꯗꯦ ꯃꯣꯏꯁꯤꯡꯁꯨ ꯊꯋꯥꯏ ꯄꯥꯟꯕꯅꯤ ꯃꯣꯏꯁꯤꯡꯁꯨ ꯋꯥ ꯉꯥꯡꯏ ꯃꯣꯏꯒꯤ ꯂꯣꯟ ꯂꯩ ꯇꯥꯏꯕꯪ ꯃꯤꯁꯤꯡꯁꯨ ꯑꯩꯈꯣꯏꯒꯤ ꯂꯣꯟ ꯂꯩ ꯑꯗꯨꯅ ꯎꯆꯦꯛ ꯃꯌꯥꯝꯁꯤꯡꯗꯤ ꯃꯣꯏꯅ ꯂꯩꯔꯤꯕ ꯃꯈꯜꯁꯤꯡ ꯃꯈꯜ ꯃꯈꯜ ꯂꯩꯕ ꯃꯇꯝꯗ ꯃꯣꯏꯅ ꯄꯨꯜꯂꯞ ꯂꯩꯕ ꯃꯇꯝꯗ ꯃꯣꯏꯒꯤ ꯎꯆꯦꯛ ꯃꯀꯣꯟ ꯃꯣꯏꯅ ꯊꯨꯒꯥꯏꯕ ꯃꯇꯝꯗ ꯃꯣꯏꯅ ꯀꯔꯤ ꯐꯥꯎꯔꯛꯀꯅꯤ ꯃꯣꯏꯅ ꯋꯥꯕꯁꯦ ꯇꯥꯏꯕꯪ ꯃꯤꯁꯤꯡꯁꯨ ꯑꯩꯈꯣꯏꯅ ꯁꯥꯔꯤꯕ ꯌꯨꯝꯁꯤꯡꯁꯦ ꯃꯤꯅ ꯊꯨꯒꯥꯏꯔ ꯂꯥꯛꯄ ꯃꯇꯝꯗ ꯑꯩꯈꯣꯏ ꯃꯣꯏꯗ ꯅꯨꯡꯉꯥꯏꯕ ꯐꯥꯎꯒꯔ ꯑꯗꯨꯃꯥꯏꯅ ꯎꯆꯦꯛꯁꯤꯡꯁꯨ ꯃꯣꯏꯁꯨ ꯌꯥꯝꯅ ꯅꯨꯡꯉꯥꯏꯇꯕ ꯃꯤꯑꯣꯏꯕꯒ ꯂꯣꯟ ꯃꯥꯟꯅꯗꯕꯅꯤꯅ ꯃꯣꯏ ꯃꯁꯦꯟꯁꯤꯡꯁꯨ ꯉꯥꯡꯅꯔꯒ ꯃꯣꯏꯉꯣꯟꯗꯁꯨ ꯑꯋꯥꯕꯁꯨ ꯀꯌꯥ ꯊꯦꯡꯅꯔꯝꯒꯅꯤꯀꯣ